ꯍꯂꯣ ꯑ ꯀꯃꯥꯏ ꯇꯧꯔꯤꯒꯦ ꯅꯨꯡꯉꯥꯏꯔꯤꯕꯣ ꯅꯨꯡꯉꯥꯏꯔꯤꯌꯦ ꯅꯨꯡꯉꯥꯏꯔꯤꯌꯦ ꯍꯟꯗꯛꯀꯤ ꯆꯌꯣꯜꯁꯤꯒꯤ ꯃꯅꯨꯡꯗꯐꯥꯎꯗꯤ ꯀꯣꯏꯔꯛꯄ ꯌꯥꯏ ꯑꯣ ꯀꯩꯀꯩ ꯄ꯭ꯔꯗꯛꯅ ꯍꯦꯟꯅ ꯑꯗꯨꯋꯥꯏꯗꯗꯤ ꯀꯃꯜ ꯑꯣꯏꯅ ꯁꯤꯖꯤꯟꯅꯒꯦ ꯑꯣ ꯑꯣ ꯑꯥ ꯑꯥ ꯑꯥ ꯑꯣ ꯎꯝ ꯑ ꯑꯥ ꯈꯔꯃꯨꯛꯇꯤ ꯌꯥꯎꯔꯛꯀꯗꯧ ꯃꯥꯜꯂꯤ ꯄꯨꯂꯞ ꯑꯣꯏꯅ ꯀꯣꯏꯕ ꯆꯠꯁꯦꯅ ꯍꯥꯏꯅꯕ ꯑꯣꯏꯕꯅꯤꯅ ꯑꯣ ꯑꯥ ꯑꯥ ꯑꯣ ꯔꯦꯟ ꯂꯩꯕ ꯌꯥꯕ꯭ꯔꯥ ꯔꯨꯝ ꯕꯨꯛ ꯇꯧ ꯌꯥꯕ꯭ꯔ ꯑꯣ ꯑꯣ ꯑꯣ ꯑꯥ ꯑꯥ ꯑꯥ ꯑꯥ ꯑꯥ ꯑꯥ ꯑ ꯑꯥ ꯑꯥ ꯑꯥ ꯑꯣ ꯃꯩꯇꯩ ꯃꯅꯤꯄꯨꯔꯒꯤ ꯅꯨꯄꯤꯒꯤ ꯑꯣꯏꯕ ꯐꯤ ꯌꯥꯝꯅ ꯐꯖꯕ ꯂꯩ ꯍꯥꯏꯅ ꯇꯥꯏ ꯃꯣꯏꯔꯥꯡ ꯐꯤ ꯑꯥ ꯑꯥ ꯑꯣ ꯑꯥ ꯈ꯭ꯋꯥꯏꯗꯩ ꯀꯣꯏꯕ ꯅꯨꯡꯉꯥꯏꯕ ꯇꯨꯔꯤꯁꯀꯤ ꯏꯁꯄꯣꯠ ꯃꯐꯝꯁꯦ ꯀꯔꯝꯕꯅ ꯑꯣꯏꯒꯦ ꯑꯗꯨꯋꯥꯏ ꯃꯅꯤꯄꯨꯔꯗꯗꯤ

ꯑꯥ ꯑꯥ ꯑꯥ ꯎꯝ ꯎꯝ ꯌꯥꯝꯅ ꯐꯖꯩ ꯍꯥꯏ ꯑꯗꯨ ꯃꯃꯜꯗꯤ ꯀꯌꯥꯃꯨꯛꯀꯤ ꯆꯥꯡ ꯂꯩꯅꯩ ꯋꯥꯡꯈꯩ ꯐꯤ ꯋꯥꯡꯈꯩ ꯐꯤ ꯑꯣ ꯑꯩ ꯈꯤꯇꯪ ꯂꯧꯅꯤꯡꯕ ꯑꯗꯨꯒꯤꯅꯤꯗ ꯑꯣ ꯑ ꯌꯥꯏꯌꯦ ꯑ ꯗꯤꯁꯀꯥꯎꯟ ꯄꯤꯔꯒ ꯑ ꯗꯤꯁꯀꯥꯎꯟ ꯄꯤꯔꯒ ꯑꯣꯐꯔ ꯄꯤꯔꯒ ꯑ ꯑ ꯑꯥ ꯏꯌꯥꯝꯕꯍꯣꯏ ꯂꯩꯀꯥꯏꯗ ꯂꯥꯛꯇꯧ ꯂꯩꯔꯃꯤꯅ ꯏꯌꯥꯝꯕꯅꯁꯨ ꯃꯇꯦꯡ ꯄꯥꯡꯅꯤꯁꯨ ꯍꯥꯏꯔꯦꯗꯅ ꯑꯩ ꯍꯞꯇꯥ ꯑꯃ ꯀꯔꯤ ꯑꯩ ꯍꯞꯇꯥ ꯑꯃ ꯊꯥ ꯑꯃ ꯀꯔꯤ ꯑꯃ ꯂꯩꯒꯦꯅ ꯈꯜꯂꯤꯕ ꯑꯗꯨꯅ ꯁꯨꯝ ꯃꯐꯝ ꯃꯐꯝ ꯀꯥꯏ ꯀꯥꯏ ꯀꯣꯏꯕ ꯌꯥꯅꯤ ꯁꯨꯝ ꯑꯣ ꯑꯥ ꯑꯥ ꯑꯗꯣ ꯏꯌꯥꯝꯕ ꯂꯩꯕꯥꯛꯀꯤ ꯑꯣꯏꯕ ꯄ꯭ꯔꯗꯛꯅꯦ ꯆꯐꯨꯒꯨꯝꯕ ꯀꯩꯒꯨꯝꯕꯗꯤ ꯍꯧꯖꯤꯛꯇꯤ ꯑꯗꯨꯝ ꯐꯪꯏꯕ꯭ꯔꯥ ꯑꯣ ꯑꯥ ꯑꯥ ꯑꯥ ꯑꯥ ꯑ ꯎꯝ ꯑ ꯑꯇꯣꯞꯄ ꯏꯁꯇꯦꯠꯇꯅꯦ ꯏꯌꯥꯝꯕ ꯑꯇꯣꯞꯞ ꯏꯁꯇꯦꯠꯇ ꯃꯅꯤꯄꯨꯔꯒꯤ ꯄꯣꯊꯣꯛ ꯄ꯭ꯔꯗꯛꯅꯦ ꯍꯥꯏꯅ ꯁꯨꯝ ꯇꯥꯛꯄ ꯌꯥꯕ ꯄꯣꯠꯁꯤ ꯀꯩꯀꯩꯅ ꯑꯅꯝꯕ ꯑꯣꯏ ꯎꯝ ꯎꯝ ꯑꯣ ꯑꯥ ꯑꯣ ꯑ ꯑꯣ ꯑꯣ ꯍꯣ ꯑꯗꯨꯗꯤ ꯌꯥꯏ ꯌꯥꯏ ꯌꯥꯏ ꯑꯗꯨꯅ ꯑꯩꯁꯨ ꯑꯗꯨꯃꯥꯏ ꯇꯧꯒꯦ ꯈꯜꯂꯤꯅꯤ ꯈꯔ ꯃꯅꯤꯄꯨꯔꯒꯤ ꯄꯣꯠ ꯆꯩꯁꯦ ꯈꯔ ꯇꯥꯛꯀꯦ ꯃꯄꯥꯜꯂꯝꯗꯥ ꯍꯥꯏꯅ ꯌꯥꯏ ꯌꯥꯏ ꯌꯥꯏ ꯑꯗꯨ ꯀꯤꯍꯣꯝꯁꯨ ꯃꯔꯥꯡ ꯀꯥꯏꯅ ꯐꯪꯉꯦ ꯍꯥꯏ ꯑꯗꯨ ꯏꯌꯥꯝꯕ ꯀꯔꯝꯕ ꯂꯝꯅꯗꯤ ꯀꯤꯍꯣꯝꯁꯤ ꯃꯔꯥꯡ ꯀꯥꯏꯅ ꯍꯦꯟꯅ ꯐꯪꯏ ꯑꯥ ꯑ ꯑꯥ ꯑꯗꯨꯒ ꯑꯩꯁꯨ ꯈꯔ ꯄꯨꯒꯦꯅꯗꯤ ꯈꯟꯕ ꯑꯣ ꯑꯗꯨꯃꯥꯏ ꯇꯧꯔꯁꯤ ꯑꯨ ꯏꯌꯥꯝꯕ ꯐꯔꯦ ꯑꯗꯨꯗꯤ ꯑ ꯊꯝꯅꯕ ꯇꯧꯔꯒꯦ ꯑꯩꯁꯨ ꯂꯥꯛꯑꯝꯗꯥꯏꯗꯨꯗ ꯃꯔꯣꯜꯗꯣ ꯍꯥꯏꯔꯛꯑꯒꯦ ꯏꯌꯥꯝꯕ ꯍꯣꯏ ꯍꯣꯏ ꯌꯥꯏ ꯌꯥꯏ ꯑꯣ ꯌꯥꯏ ꯌꯥꯏ ꯌꯥꯝ ꯅꯨꯉꯥꯏꯖꯔꯦ ꯍꯣꯏ ꯊꯦꯡꯀ꯭ꯌꯨ ꯊꯦꯡꯀ꯭ꯌꯨ ꯍꯣꯏ ꯏꯌꯥꯝꯕ